ꯑꯩ ꯀꯩꯅꯣꯝꯇ ꯍꯪꯖꯒꯦ ꯑꯩ ꯉꯁꯤ ꯀꯣꯜ ꯇꯧꯔꯛꯂꯤꯕꯁꯦ ꯉꯔꯥꯡ ꯑꯩꯅ ꯑꯣꯔꯗꯔ ꯇꯧꯈꯤꯕ ꯀꯦꯕ ꯑꯗꯨꯒꯤ ꯃꯄꯨꯗꯨꯔꯥ ꯒꯨꯠ ꯃꯣꯔꯅꯤꯡ ꯑꯗꯣ ꯑꯩꯅ ꯍꯥꯏꯅꯤꯡꯕꯗꯤ ꯍꯌꯦꯡ ꯄꯨꯡ ꯇꯔꯥ ꯃꯥꯊꯣꯏꯗ ꯑꯩꯅ ꯑꯣꯔꯗꯔ ꯇꯧꯈꯤꯕꯗꯣ ꯉꯟꯇꯥ ꯂꯥꯛꯅꯕ ꯇꯧꯁꯦ ꯑꯩ ꯍꯌꯦꯡ ꯏꯝꯐꯥꯜꯗ ꯐ꯭ꯂꯥꯏꯠ ꯄꯨꯡ ꯑꯦꯂꯕꯦꯟꯗ ꯌꯧꯗꯣꯏꯅꯦ ꯑꯗꯨ ꯑꯦꯂꯕꯦꯟ ꯌꯧꯗ꯭ꯔꯤꯉꯩꯗ ꯉꯟꯇꯥ ꯆꯠꯅꯕ ꯇꯧꯁꯦ ꯑꯗꯨꯗꯣ ꯃꯐꯝꯁꯨ ꯂꯥꯞꯄꯅꯤꯅ ꯅꯪꯁꯨ ꯉꯟꯇꯥ ꯌꯧꯔꯛꯅꯕ ꯇꯧꯁꯦ ꯑꯩꯁꯨ ꯐꯖꯅ ꯂꯣꯏꯁꯤꯜꯂꯝꯃꯒ ꯃꯐꯝ ꯑꯃꯗ ꯐꯥꯎꯅꯔꯒ ꯄꯨꯟꯅ ꯆꯠꯂꯁꯦ ꯑꯗꯨ ꯆꯠꯂꯒ ꯑꯗꯨꯝ ꯆꯥꯛ ꯆꯥꯗꯅ ꯊꯣꯛꯂꯛꯑꯣ ꯑꯗꯨꯝ ꯍꯣꯇꯦꯜ ꯑꯃꯗ ꯑꯣꯏꯔꯁꯨ ꯄꯨꯟꯅ ꯆꯥꯔꯁꯦ ꯄꯨꯟꯅ ꯆꯥꯔꯒ ꯑꯗꯨꯝ ꯆꯠꯅꯕ ꯇꯧꯁꯦ ꯑꯩꯁꯨ ꯃꯐꯝꯗꯨ ꯂꯥꯞꯄꯅꯤꯅ ꯉꯟꯇꯥ ꯆꯠꯇ꯭ꯔꯗꯤ ꯅꯪ ꯅꯪꯉꯔꯣꯏ ꯑꯗꯨꯅ ꯅꯪꯁꯨ ꯉꯟꯇꯥ ꯆꯠꯀꯗꯕꯅꯤꯅ ꯉꯟꯇꯥ ꯇꯨꯝꯅꯕ ꯇꯧꯋꯣ ꯑꯗꯨ ꯅꯪꯁꯨ ꯉꯟꯇꯥ ꯇꯨꯝꯃꯣ ꯉꯟꯇꯥ ꯍꯧꯒꯠꯂꯣ ꯑꯗꯨꯒ ꯀꯣꯜ ꯐꯥꯎꯅꯔꯒ ꯄꯨꯟꯅ ꯆꯠꯂꯒ ꯑꯦꯌꯥꯔꯄ꯭ꯣꯔꯠ ꯐꯥꯎ ꯆꯠꯂꯁꯦ ꯌꯥꯝ ꯐꯔꯦ ꯌꯥꯝ ꯅꯨꯡꯉꯥꯏꯔꯦ ꯒꯨꯠ ꯅꯥꯏꯠ